ꯃꯇꯝ ꯑꯁꯤꯗꯗꯤ ꯍꯤꯡꯕꯗ ꯏꯂꯦꯛꯇ꯭ꯔꯤꯛ ꯑꯁꯤ ꯗꯔꯀꯥꯔ ꯌꯥꯝꯅ ꯑꯣꯏ ꯍꯤꯡꯕꯗ ꯆꯪꯗꯕ ꯌꯥꯗꯕ ꯃꯆꯥꯛ ꯑꯃ ꯑꯣꯏꯔꯤ ꯃꯩ ꯂꯥꯛꯇ꯭ꯔꯒꯗ ꯗꯤ ꯑꯩꯈꯣꯏꯗ ꯑꯆꯧꯕ ꯆꯩꯊꯦꯡ ꯄꯤꯔꯤ ꯃꯁꯤꯅ ꯑꯩꯈꯣꯏꯅ ꯅꯨꯡꯇꯤꯒꯤ ꯁꯤꯖꯟꯅꯔꯤꯕ ꯄꯣꯠꯂꯝ ꯁꯤꯡ ꯁꯤꯖꯟꯅꯕ ꯌꯥꯍꯟꯗꯦ ꯃꯩ ꯂꯥꯛꯇꯕ ꯃꯇꯝꯗ ꯀꯦꯟꯗꯜ ꯑꯃꯗꯤ ꯂꯦꯇꯔꯟꯅ ꯆꯤꯡꯕ ꯁꯤꯖꯟꯅꯩ ꯃꯤꯄꯨꯡ ꯈꯨꯗꯤꯡꯃꯛꯀꯤ ꯑꯣꯏꯅꯗꯤ ꯈꯨꯡꯒꯪꯒꯤ ꯂꯝꯗꯝ ꯑꯣꯏꯕꯅ ꯃꯣꯏ ꯏꯟꯚꯔꯇꯔ ꯂꯩꯅꯗꯦ ꯏꯅꯥꯛ ꯈꯨꯟꯕ ꯌꯨꯝ ꯈꯔꯗꯤ ꯑꯗꯨꯝ ꯏꯝꯚꯔꯇꯔ ꯁꯤꯖꯟꯅꯕ ꯌꯥꯎꯋꯤ